ꯃꯅꯤꯄꯨꯔ ꯂꯥꯛꯄ ꯂꯝꯀꯣꯏꯕꯁꯤꯡꯅ ꯌꯥꯝꯅ ꯍꯔꯥꯎꯅ ꯑꯗꯩꯗꯤ ꯄꯥꯝꯖꯅ ꯌꯦꯡꯕ ꯑꯩꯈꯣꯏꯒꯤ ꯃꯩꯇꯩꯒꯤ ꯑꯣꯏꯕ ꯀꯣꯏꯐꯝꯁꯤꯡ ꯍꯥꯏꯔꯒꯗꯤ ꯂꯣꯛꯇꯥꯛ ꯄꯥꯠ ꯍꯥꯏꯁꯦ ꯂꯣꯛꯇꯥꯛ ꯄꯥꯠ ꯍꯥꯏꯁꯦ ꯑꯩꯈꯣꯏꯒꯤ ꯃꯅꯤꯄꯨꯔꯒꯤ ꯑꯣꯏꯅ ꯌꯥꯝꯅ ꯐꯖꯕ ꯏꯪ ꯆꯤꯛꯄ ꯑꯗꯒꯤ ꯊꯨꯝꯍꯤ ꯆꯦꯟꯗꯕ ꯏꯁꯤꯡ ꯌꯥꯝꯅ ꯁꯦꯡꯕ ꯌꯥꯝꯅ ꯐꯖꯕ ꯃꯐꯝ ꯑꯃ ꯑꯣꯏꯌꯦꯕꯀꯣ ꯑꯗꯨꯅ ꯃꯤꯗꯨꯝ ꯑꯥꯎꯁꯥꯏꯗꯔꯗꯒꯤ ꯂꯥꯛꯄ ꯑꯗꯨꯝ ꯇꯣꯉꯥꯟ ꯇꯣꯉꯥꯟꯕ ꯀꯟꯇ꯭ꯔꯤꯗꯒꯤ ꯂꯥꯛꯄ ꯀꯣꯏꯕ ꯂꯥꯛꯄ ꯈꯣꯠꯄꯁꯨ ꯃꯌꯥꯝ ꯌꯥꯎꯋꯦ ꯌꯦꯡꯖꯕꯀꯣ ꯑꯗꯒꯤ ꯑꯗꯨꯝ ꯑꯩꯈꯣꯏ ꯃꯅꯤꯄꯨꯔꯒꯤ ꯁꯥꯏꯁꯤꯗ ꯂꯩꯕ ꯈꯣꯠꯄ ꯑꯗꯨꯝ ꯌꯥꯝꯅ ꯀꯣꯏꯅꯩꯌꯦ ꯂꯣꯛꯇꯥꯛ ꯄꯥꯠꯁꯦ ꯑꯅꯝꯕꯅ ꯃꯤ ꯈꯨꯗꯤꯡꯃꯛ ꯂꯣꯏꯅꯕ ꯆꯠꯅꯔꯕꯅꯤ ꯑꯗꯨꯝ ꯃꯣꯏꯗꯣ ꯑꯗꯨꯝ ꯂꯣꯛꯇꯥꯛ ꯄꯥꯠꯁꯦ ꯐꯖꯕ ꯀꯧꯕꯅꯤꯅ ꯃꯤꯅ ꯍꯦꯛ ꯎꯕꯗꯁꯨ ꯌꯦꯡꯕꯗ ꯅꯨꯡꯉꯥꯏꯕꯗꯨ ꯑꯣꯏꯕꯅꯤꯅ ꯑꯗꯨꯝ ꯂꯥꯛꯅꯩꯕꯀꯣ ꯑꯗꯨꯗꯒꯤꯗꯤ ꯀꯩꯕꯨꯜ ꯂꯝꯖꯥꯎ ꯍꯥꯏꯕꯁꯦ ꯀꯩꯕꯨꯜ ꯂꯝꯖꯥꯎꯁꯤꯗ ꯑꯩꯈꯣꯏꯒꯤ ꯁꯉꯥꯏꯁꯦ ꯑꯇꯣꯞꯄ ꯀꯟꯇ꯭ꯔꯤ ꯑꯇꯣꯞꯄ ꯃꯐꯝꯗꯀꯁꯨ ꯐꯪꯗꯕꯅꯤꯅ ꯀꯩꯕꯨꯜ ꯂꯝꯖꯥꯎꯗꯈꯇ ꯐꯪꯕꯅꯤꯅ ꯁꯉꯥꯏꯁꯤꯒꯤꯗꯃꯛꯇ ꯊꯑꯣꯏꯀꯤ ꯀꯟꯇ꯭ꯔꯤ ꯑꯇꯣꯞꯄꯗ ꯂꯥꯛꯑꯒ ꯌꯦꯡꯕꯁꯨ ꯃꯌꯥꯝ ꯌꯥꯎꯋꯦ ꯑꯗꯨꯗꯩ ꯀꯟꯇ꯭ꯔꯤꯁꯦ ꯍꯥꯏꯗꯤ ꯍꯣꯏ ꯑꯇꯣꯞꯄꯗꯣ ꯄꯥꯛꯅꯗꯤ ꯐꯪꯗꯦ ꯑꯩꯈꯣꯏ ꯃꯅꯤꯄꯨꯔꯗꯒꯤ ꯑꯣꯏꯅ ꯂꯩꯔꯒ ꯄꯨꯕꯁꯨ ꯃꯌꯥꯝ ꯂꯩꯅꯩꯕꯀꯣ ꯑꯗꯣ ꯄꯥꯛꯅ ꯐꯪꯗꯕ ꯑꯣꯏꯕꯅꯤꯅ ꯃꯅꯤꯄꯨꯔꯁꯤꯗ ꯂꯥꯛꯑꯒ ꯑꯣꯏꯅ ꯌꯦꯡꯅꯩ ꯌꯥꯝꯅ ꯇꯥꯡꯅ ꯐꯪꯕ ꯀꯩꯕꯨꯜ ꯂꯝꯖꯥꯎꯗꯈꯇ ꯐꯪꯕ ꯑꯣꯏꯌꯦ ꯁꯉꯥꯏꯁꯦꯀꯣ ꯌꯥꯝꯅ ꯐꯖꯕ ꯌꯥꯝꯅ ꯎꯕꯗ ꯅꯨꯡꯁꯤꯕ ꯄꯣꯛꯄ ꯁꯥ ꯃꯈꯜ ꯑꯃꯅꯤ ꯃꯥꯁꯦ ꯌꯥꯝꯅꯁꯨ ꯇꯥꯡꯕꯀꯣ ꯑꯗꯨꯗꯒꯤꯗꯤ ꯃꯌꯥꯝ ꯀꯣꯏꯕꯝ ꯍꯥꯏꯁꯦ ꯑꯩꯈꯣꯏꯒꯤ ꯎꯈ꯭ꯔꯨꯜꯗ ꯁꯤꯔꯣꯏ ꯀꯥꯕ ꯁꯤꯔꯣꯏ ꯆꯤꯡ ꯀꯥꯕ ꯀꯥꯏꯅꯒꯁꯨ ꯑꯃꯨꯛ ꯇꯣꯉꯥꯟꯅ ꯃꯇꯝ ꯈꯥꯏꯗꯣꯛꯑꯒ ꯅꯨꯃꯤꯠ ꯂꯩ ꯑꯗꯨꯒꯤ ꯁꯤꯔꯣꯏ ꯆꯤꯡ ꯀꯥꯕꯁꯨꯨ ꯑꯗꯨꯝ ꯃꯤ ꯂꯥꯛꯅꯩ ꯌꯥꯝꯅ ꯀꯥꯅꯩ ꯑꯗꯨ ꯀꯥꯕ ꯍꯥꯏꯁꯦ ꯌꯥꯝꯅ ꯋꯥꯕꯗꯤ ꯑꯣꯏ ꯍꯥꯏꯗꯤ ꯃꯥꯒꯤ ꯆꯤꯡ ꯑꯁꯦ ꯌꯥꯝꯅ ꯌꯥꯝꯅ ꯉꯝꯁꯨ ꯉꯝꯕ ꯁꯥꯡꯁꯨ ꯁꯥꯡꯕ ꯑꯣꯏꯕꯅꯤꯅꯅꯦ ꯑꯗꯨ ꯀꯥꯅꯕ ꯍꯣꯠꯅꯕꯁꯤꯗ ꯌꯥꯝꯅ ꯃꯤꯁꯦ ꯑꯋꯥꯕꯁꯦ ꯌꯥꯝꯅꯗꯤ ꯊꯣꯛꯅꯩꯌꯦꯕ ꯌꯥꯝ ꯌꯥꯝ ꯐꯥꯎ ꯍꯥꯏꯗꯤ ꯑꯋꯥꯕꯁꯦ ꯌꯥꯝ ꯃꯥꯌꯣꯛꯅꯍꯟꯕꯗꯨ ꯑꯣꯏꯌꯦꯕ ꯑꯗꯨꯗꯨꯒ ꯃꯣꯏ ꯑꯗꯨꯃꯥꯏꯅ ꯀꯥꯔꯒ ꯁꯤꯔꯣꯏꯒꯤ ꯁꯤꯔꯣꯏ ꯆꯤꯡ ꯑꯁꯦ ꯀꯥꯔꯕ ꯃꯇꯨꯡꯗ ꯁꯤꯔꯣꯏ ꯂꯤꯂꯤ ꯂꯤꯂꯤꯁꯤ ꯍꯦꯛꯄꯗꯤ ꯀꯩꯁꯨ ꯌꯥꯗꯦ ꯁꯨꯝꯅꯇꯪꯒꯤ ꯌꯦꯡꯕꯗꯨꯈꯛꯇꯪꯅꯦꯕ ꯃꯥꯒꯤ ꯐꯖꯕꯗꯨ ꯎꯕꯗꯨ ꯈꯛꯇꯅꯦ ꯑꯗꯨ ꯑꯗꯨꯒꯤ ꯎꯕꯗꯨ ꯃꯥꯒꯤ ꯐꯖꯕꯗꯨꯗꯪ ꯌꯦꯡꯅꯕꯒꯤꯗꯃꯛꯇ ꯃꯤꯑꯣꯏꯕꯁꯤꯡꯁꯦ ꯋꯥꯔꯁꯨ ꯋꯥꯅ ꯀꯥꯔꯤꯅꯦꯕꯀꯣ ꯑꯗꯨꯗꯣ ꯌꯦꯡꯖꯅꯕꯒꯤꯗꯃꯛꯇ ꯃꯅꯤꯄꯨꯔꯗ ꯃꯐꯝ ꯐꯖ ꯐꯖꯕ ꯏꯪ ꯆꯤꯛꯄ ꯑꯗꯨ ꯃꯍꯧꯁꯥꯒꯤ ꯑꯣꯏꯕ ꯃꯐꯝ ꯃꯌꯥꯝ ꯂꯩ ꯃꯤ ꯃꯌꯥꯝ ꯂꯥꯛꯅꯩ ꯃꯅꯤꯄꯨꯔꯁꯦ ꯌꯥꯝꯅ ꯏꯪꯅ ꯆꯤꯛꯅ ꯐꯖꯕ ꯀꯧꯕꯅꯤꯅ ꯃꯣꯏ ꯑꯗꯨꯝ ꯃꯤ ꯑꯅꯝꯕꯅ ꯂꯥꯛꯑꯒ ꯑꯗꯨꯝ ꯌꯦꯡꯅꯩ ꯌꯥꯝꯅ ꯅꯨꯡꯉꯥꯏꯕ ꯃꯐꯝ ꯍꯥꯏꯕꯗꯨ ꯑꯣꯏ ꯀꯣꯏꯕ ꯂꯥꯡꯕꯒꯤꯅꯤ ꯍꯥꯏꯔꯕꯗꯤ ꯃꯅꯤꯄꯨꯔꯁꯦ